ꯑꯩꯈꯣꯏꯅ ꯑꯩꯈꯣꯏꯒꯤ ꯁꯝ ꯑꯃꯁꯨꯡ ꯎꯟꯁꯥ ꯈꯨꯏꯗꯅꯕ ꯈꯨꯟꯒꯤ ꯃꯤꯑꯣꯏꯁꯤꯡꯅ ꯑꯍꯜꯁꯤꯡꯅ ꯑꯩꯈꯣꯏꯗ ꯃꯍꯧꯁꯥꯒꯤꯀꯣ ꯈꯨꯠꯁꯦꯝꯒꯤ ꯑꯣꯏꯕ ꯍꯤꯗꯥꯛ ꯃꯌꯥꯝ ꯇꯥꯛꯄꯤ ꯈꯨꯗꯝ ꯑꯣꯏꯅ ꯍꯥꯏꯔꯕꯗ ꯑꯩꯈꯣꯏ ꯁꯝ ꯐꯅꯕ ꯆꯤꯡꯍꯤ ꯇꯣꯏꯅ ꯂꯨꯅꯕ ꯍꯥꯏ ꯑꯗꯨ ꯑꯩꯈꯣꯏꯒꯤ ꯎꯝ ꯎꯟꯁꯥ ꯈꯨꯏꯗꯅꯕ ꯍꯩꯕꯤ ꯇꯩꯅꯕ ꯒ꯭ꯂꯦꯁꯤꯔꯤꯟ ꯇꯩꯅꯕ ꯌꯥꯝꯅ ꯇꯣꯏꯅ ꯍꯥꯏꯕꯤꯀꯣ ꯑꯦꯂꯣ ꯕꯦꯔꯥꯒꯨꯝꯕ ꯅꯦꯆꯔꯦꯜ ꯑꯣꯏꯕ ꯑꯁꯤ ꯏꯁꯀꯤꯟꯗ ꯏꯁꯀꯤꯟꯗ ꯇꯩꯔꯁꯨ ꯌꯥꯏ ꯁꯝꯗ ꯇꯩꯔꯁꯨ ꯁꯝꯗ ꯇꯩꯔꯁꯨ ꯌꯥꯏ ꯑꯗꯣ ꯐ꯭ꯔꯦꯁ ꯇꯣꯃꯦꯇꯣꯒꯨꯝꯕ ꯇꯩꯅꯕꯁ ꯑꯗꯨꯝ ꯍꯥꯏꯕꯤ